ꯑꯩꯈꯣꯏꯒꯤ ꯂꯨꯍꯣꯡꯕ ꯃꯇꯝꯗ ꯕꯥꯔꯇꯣꯟ ꯍꯥꯟꯅ ꯅꯝꯒꯅꯤ ꯕꯥꯔꯇꯣꯟ ꯅꯝꯕꯗ ꯂꯨꯍꯣꯡꯒꯗꯧꯔꯤꯕ ꯕꯣꯔꯗꯨꯒꯤ ꯃꯃꯥꯟꯅꯕ ꯈꯔ ꯍꯥꯞꯀꯅꯤ ꯃꯃꯥꯟꯅꯕꯁꯤꯡ ꯂꯣꯏꯅ ꯍꯥꯞꯀꯅꯤ ꯂꯨꯍꯣꯡꯒꯗꯕ ꯃꯇꯝ ꯗꯦꯠ ꯇꯔꯤꯛ ꯔꯒꯤ ꯆꯥꯛ ꯆꯥꯕꯒꯤ ꯄꯨꯡꯁꯤꯡ ꯂꯣꯏꯅ ꯕꯥꯔꯇꯣꯟꯇꯨꯗ ꯅꯝꯕꯗ ꯍꯥꯞꯀꯅꯤ ꯑꯗꯨꯒ

ꯑꯌꯨꯛ ꯂꯨꯍꯣꯡꯕꯒꯤ ꯁꯥ ꯊꯣꯡꯕꯒꯤ ꯉꯟꯅ ꯑꯍꯤꯡꯗꯒꯤ ꯍꯧꯒꯠꯂꯒ ꯁꯥ ꯊꯣꯡꯕ ꯍꯧꯒꯅꯤ ꯁꯥ ꯊꯣꯡꯕꯗ ꯑꯉꯥꯡ ꯑꯣꯏꯕꯁꯤꯡꯅ ꯃꯇꯦꯡ ꯄꯥꯡꯁꯤꯟꯒꯅꯤ ꯑꯍꯟꯁꯤꯡꯒꯤ ꯑꯗꯨꯒ ꯑꯩꯈꯣꯏ ꯆꯥꯛ ꯄꯨꯡ ꯇꯔꯥ ꯑꯗꯨꯋꯥꯏꯗ ꯑꯩꯈꯣꯏ ꯆꯥꯛ ꯆꯥꯒꯅꯤ ꯆꯥꯛ ꯆꯥꯕ ꯂꯣꯏꯔꯒ ꯑꯩꯈꯣꯏ ꯕꯣꯔ ꯃꯃꯥꯟꯅꯕꯁꯤꯡ ꯑꯗꯨ ꯏꯔꯨꯖꯔꯒ ꯄꯨꯡ ꯕꯥꯔꯣ ꯑꯗꯨꯋꯥꯏꯗ ꯑꯩꯈꯣꯏ ꯐꯤ ꯁꯦꯠꯄ ꯍꯧꯒꯅꯤ ꯕꯣꯔꯒꯤ ꯀꯣꯌꯦꯠ ꯀꯩꯀꯩ ꯌꯦꯠꯀꯅꯤ ꯌꯦꯠꯂꯕ ꯃꯇꯨꯡꯗ ꯑꯩꯈꯣꯏ ꯒꯥꯔꯤ ꯒꯥꯔꯤ ꯋꯥꯏꯕ ꯒꯥꯔꯤ ꯔꯦꯖꯥꯞꯁꯤꯡ ꯑꯗꯨ ꯋꯥꯏꯕ ꯑꯗꯨ ꯀꯧꯔꯅꯤ ꯀꯧꯔꯒ ꯅꯨꯄꯤ ꯃꯌꯨꯝꯒꯤ ꯒꯥꯔꯤꯁꯨ ꯌꯥꯎꯒꯅꯤ ꯑꯩꯈꯣꯏ ꯂꯨꯍꯣꯡꯕ ꯆꯠꯄ ꯃꯇꯝꯗ ꯒꯥꯔꯤ ꯇꯔꯥꯃꯉꯥꯗꯩꯅ ꯀꯨꯟꯐꯧꯒꯤ ꯃꯅꯨꯡ ꯁ꯭ꯋꯥꯏꯗ ꯆꯠꯂꯤ ꯆꯠꯂꯒ ꯑꯩꯈꯣꯏ

ꯍꯥꯏꯒꯅꯤ ꯑꯗꯨꯗ ꯑꯩꯈꯣꯏ ꯅꯨꯄꯥ ꯃꯌꯨꯝꯒꯤ ꯃꯤꯑꯣꯏꯁꯤꯡꯅ ꯀꯩꯅꯥꯒ ꯄꯨꯟꯅ ꯀꯩꯅꯥꯔꯣꯝꯒꯤ ꯂꯥꯛꯏꯕ ꯃꯤꯁꯤꯡ ꯑꯗꯨ ꯊꯤꯟꯗꯣꯛꯀꯅꯤ ꯊꯤꯟꯗꯣꯛꯑꯒ ꯑꯩꯈꯣꯏꯒꯤ ꯉꯁꯥꯏꯒꯤ ꯑꯩꯈꯣꯏꯒꯤ ꯅꯨꯄꯥ ꯃꯌꯨꯝꯅ ꯃꯣꯏꯒꯤ ꯍꯟꯅꯉꯥꯏꯒꯤ ꯄꯤꯕ ꯒꯥꯔꯤꯁꯤꯡ ꯑꯗꯨꯗ ꯀꯥꯈꯠꯂꯒ ꯃꯈꯣꯏ ꯆꯠꯈ꯭ꯔꯅꯤ ꯆꯠꯈ꯭ꯔꯒ ꯅꯣꯡꯉꯥꯜꯂꯒ ꯑꯩꯈꯣꯏꯒꯤ ꯂꯨꯍꯣꯡꯕꯒꯤ ꯉꯁꯥꯏꯒꯤ ꯃꯥꯟꯗꯣꯞ ꯀꯩꯀꯩ ꯈꯟꯕꯗꯨ ꯂꯧꯊꯣꯛꯀꯅꯤ ꯂꯧꯊꯣꯛꯑꯒ ꯋꯥꯏꯔꯛꯐꯝ ꯑꯗꯨꯗ ꯊꯤꯟꯗꯣꯛꯀꯅꯤ ꯊꯤꯟꯗꯣꯛꯑꯒ ꯊꯤꯟꯗꯣꯛꯑꯒ ꯄꯨꯡꯂꯣꯏ ꯂꯣꯏꯔꯅꯤ ꯂꯣꯏꯔꯒ ꯎꯄꯨ ꯁꯣ ꯍꯥꯡꯕ ꯂꯥꯛꯀꯅꯤ